ꯑꯩꯒꯤ ꯂꯥꯏꯅꯤꯡꯁꯤꯗ ꯑꯩꯅ ꯌꯥꯝꯅ ꯄꯥꯝꯖꯕ ꯄ꯭ꯔꯦꯛꯇꯤꯁ ꯍꯥꯏꯇꯔꯒꯗꯤ ꯏꯁꯣꯔꯒꯤ ꯋꯥꯍꯩ ꯄꯥꯕ ꯑꯁꯤꯅꯤ ꯕꯥꯏꯕꯜ ꯑꯁꯦ ꯈ꯭ꯔꯤꯁꯇꯦꯟ ꯂꯥꯏꯅꯤꯡ ꯆꯠꯄ ꯑꯩꯈꯣꯏꯒꯤꯗꯤ ꯌꯥꯝꯅ ꯃꯔꯨ ꯑꯣꯏꯕ ꯑꯍꯤꯡꯕ ꯂꯥꯏꯔꯤꯛꯅꯤ ꯑꯗꯨꯅ ꯃꯁꯤꯕꯨ ꯄꯥꯗꯨꯅ ꯑꯩꯈꯣꯏ ꯍꯦꯟꯅ ꯃꯄꯨꯡ ꯐꯥꯕ ꯃꯤꯑꯣꯏ ꯑꯃ ꯑꯣꯏꯍꯟꯕꯗ ꯌꯥꯝꯅ ꯀꯥꯟꯅꯩ ꯍꯥꯏꯕꯗ ꯍꯥꯏꯃꯟꯕ ꯊꯣꯛꯂꯣꯏ ꯃꯗꯨꯗ ꯅꯠꯇꯅ ꯕꯥꯏꯕꯜ ꯄꯥꯗꯨꯅ ꯑꯩ ꯍꯦꯟꯅ ꯏꯁꯣꯔꯒꯤ ꯃꯔꯝꯗ ꯈꯪꯕ ꯑꯃꯁꯨꯡ ꯏꯁꯣꯔꯒꯤ ꯃꯆꯥ ꯑꯃ ꯑꯣꯏꯅ ꯏꯁꯣꯔꯒꯤ ꯃꯔꯝꯗ ꯈꯪꯕ ꯍꯥꯏꯕꯁꯤ ꯇꯉꯥꯏ ꯐꯗꯕꯅꯤꯅ ꯕꯥꯏꯕꯜ ꯑꯁꯤ ꯄꯥꯕꯁꯦ ꯑꯩꯒꯤꯗꯤ ꯑꯩꯒꯤ ꯂꯥꯏꯅꯤꯡ ꯑꯁꯤꯗ ꯌꯥꯝꯅ ꯄꯥꯝꯖꯕꯁꯦ ꯃꯁꯤꯅ ꯑꯣꯏ ꯑꯗꯨꯒ ꯑꯃꯅ ꯁꯟꯗꯦ ꯈꯨꯗꯤꯡꯒꯤ ꯆꯔꯁ ꯆꯠꯇꯨꯅ ꯏꯁꯣꯔꯒꯤ ꯑꯍꯤꯡꯕ ꯋꯄꯥꯎ ꯑꯁꯤꯕꯨ ꯄꯥꯁꯇꯔ ꯃꯤꯁꯟꯅꯔꯤꯁ ꯃꯌꯥꯝꯅ ꯁꯟꯗꯣꯛꯄꯗ ꯇꯥꯕ ꯐꯪꯖꯕ ꯑꯗꯨꯗꯒꯤꯗꯤ ꯏꯁꯩ ꯊꯥꯒꯠ ꯏꯁꯩ ꯃꯌꯥꯝ ꯁꯛꯄ ꯐꯪꯖꯕ ꯑꯁꯦ ꯑꯩꯒꯤ ꯔꯤꯂꯤꯖꯟ ꯑꯁꯤꯗ ꯑꯩꯒꯤ ꯊꯥꯖꯕ ꯑꯁꯤꯗ ꯍꯦꯟꯅ ꯃꯄꯨꯡ ꯐꯥꯕ ꯑꯩꯅ ꯄꯥꯝꯖꯕ ꯇ꯭ꯔꯦꯗꯤꯁꯟ ꯑꯃꯁꯨꯡ ꯄ꯭ꯔꯦꯛꯇꯤꯁ ꯍꯥꯏꯇꯔꯒꯗꯤ ꯅꯨꯡꯇꯤꯒꯤ ꯕꯥꯏꯕꯜ ꯄꯥꯗꯨꯅ ꯄ꯭ꯔꯊꯥꯅ ꯇꯧꯕ ꯏꯁꯣꯔꯉꯣꯟꯗ ꯑꯩꯒꯤ ꯑꯋꯥ ꯅꯨꯡꯉꯥꯏ ꯍꯥꯏꯗꯣꯛꯄ ꯑꯋꯥ ꯅꯨꯡꯉꯥꯏ ꯐꯣꯡꯗꯣꯛꯇꯨꯅ ꯏꯃꯨꯡ ꯃꯅꯨꯡꯕꯨ ꯁꯦꯟꯅꯕꯤꯕꯒꯤ ꯊꯥꯒꯠꯄ ꯐꯣꯡꯗꯣꯛꯄ ꯏꯁꯩ ꯑꯣꯏꯅ ꯊꯥꯒꯠꯄ ꯃꯁꯤꯒꯤ ꯄ꯭ꯔꯦꯛꯇꯤꯁ ꯃꯁꯤꯒꯤ ꯇ꯭ꯔꯦꯗꯤꯁꯟꯁꯦ ꯑꯁꯤ ꯑꯩꯅ ꯑꯩꯒꯤ ꯔꯤꯂꯤꯖꯟ ꯑꯁꯤꯗ ꯑꯩꯅ ꯌꯥꯝꯅ ꯄꯥꯝꯖꯩ